ꯑꯩꯈꯣꯏꯒꯤ ꯌꯨꯝꯒꯤ ꯑꯀꯣꯏꯕꯗ ꯂꯩꯔꯤꯕ ꯏꯔꯝ ꯅꯂꯥ ꯑꯁꯤꯗ ꯐꯠꯇ ꯍꯥꯎꯊꯤ ꯇꯥꯔꯤꯕ ꯑꯁꯤ ꯐꯖꯅ ꯁꯦꯡꯗꯣꯛꯄ ꯑꯗꯨꯒ ꯁꯟꯊꯤ ꯁꯟꯌꯨꯡ ꯂꯩꯔꯕꯁꯨ ꯏꯪꯈꯣꯜꯗ ꯍꯩꯗꯣꯛꯂꯒ ꯃꯅꯥ ꯃꯁꯤꯡ ꯊꯥꯕꯗ ꯁꯤꯖꯤꯟꯅꯕ ꯏꯔꯝ ꯅꯂꯥꯗ ꯆꯦꯜꯂꯤꯕ ꯏꯁꯤꯡ ꯑꯁꯤ ꯇꯨꯡꯍꯟꯗꯕ ꯑꯗꯨꯒ ꯂꯩꯅꯔꯤꯕ ꯂꯩꯀꯥꯏ ꯑꯁꯤꯗꯁꯨ ꯃꯅꯤꯡ ꯃꯍꯥ ꯄꯨꯟꯅꯔꯤꯕ ꯑꯩꯈꯣꯏꯁꯨ ꯃꯣꯠꯍꯟꯗꯕ ꯐꯠꯇ ꯍꯥꯎꯊꯤ ꯇꯥꯍꯟꯗꯕ ꯂꯨꯅ ꯅꯥꯟꯅ ꯊꯝꯕ ꯏꯁꯤꯡ ꯇꯨꯡꯕ ꯌꯥꯕ ꯀꯧꯇꯥꯒꯨꯝꯕ ꯊꯝꯗꯕ ꯀꯥꯡ ꯃꯆꯥ ꯄꯣꯛꯇꯅꯕ ꯐꯠꯇ ꯍꯥꯎꯊꯤ ꯂꯪꯊꯣꯛꯄ ꯃꯇꯝꯗ ꯃꯐꯝ ꯆꯥꯅ ꯂꯪꯊꯣꯛꯄ ꯆꯦꯔꯪ ꯄ꯭ꯂꯥꯁꯇꯤꯛ ꯂꯩꯔꯕꯁꯨ ꯈꯣꯝꯖꯤꯜꯂꯒ ꯃꯩ ꯊꯥꯗꯣꯛꯄ ꯃꯍꯤꯛ ꯊꯇꯥꯡ ꯆꯪꯗꯅꯕ ꯂꯣꯛ ꯇꯤꯜ ꯁꯤꯠꯇꯣꯛꯂꯁꯨ ꯃꯐꯝ ꯆꯥꯅ ꯁꯤꯠꯇꯣꯛꯄ